ꯑꯩꯅ ꯈ꯭ꯋꯥꯏꯗꯒꯤ ꯅꯨꯡꯉꯥꯏꯕ ꯍꯥꯏꯔꯒꯗꯤ ꯑꯩꯅ ꯁ꯭ꯀꯨꯜꯗ ꯑꯉꯥꯡꯁꯤꯡꯒ ꯂꯣꯏꯅꯕ ꯃꯇꯝꯗ ꯅꯨꯡꯉꯥꯏꯕ ꯄꯦꯔꯦꯟꯁꯁꯤꯡ ꯎꯅꯕ ꯑꯗꯒꯤ ꯑꯣꯖꯥꯁꯤꯡ ꯆꯛꯆꯥ ꯍꯩꯖꯥꯟꯅꯕ ꯑꯗꯨꯒꯨꯝꯕꯗꯨꯁꯨ ꯌꯥꯝꯅ ꯅꯨꯡꯉꯥꯏ ꯑꯉꯥꯡꯁꯤꯡ ꯊꯦꯝꯕ ꯑꯗꯒꯤ ꯑꯉꯥꯡꯁꯤꯡꯒ ꯂꯣꯏꯅꯕ ꯑꯉꯥꯡꯁꯤꯡꯅ ꯏꯁꯩ ꯁꯛꯄ ꯑꯗꯨꯒꯨꯝꯕ ꯎꯕꯗ ꯑꯩꯅ ꯑꯗꯨꯛꯀꯤ ꯃꯇꯤꯛ ꯅꯨꯡꯉꯥꯏꯕ ꯍꯥꯏꯕꯗꯨ ꯑꯣꯏ

ꯑꯗꯨꯗꯒꯤ ꯒꯥꯔꯗꯦꯟꯗꯒ ꯆꯪꯉꯒ ꯐꯣꯇꯣꯒ ꯀꯥꯞꯇꯅ ꯚꯤꯗꯤꯑꯣꯒ ꯇꯧꯗꯕ ꯌꯥꯝꯅ ꯅꯨꯡꯉꯥꯏ ꯑꯗꯨꯒꯨꯝꯕꯁꯤꯡꯗꯣ ꯑꯗꯨꯒ ꯑꯩꯒꯤ ꯏꯆꯤꯜ ꯏꯅꯥꯎꯁꯤꯡ ꯑꯩꯒꯤ ꯏꯅꯥꯎꯄꯥ ꯏꯅꯥꯎꯄꯤꯁꯤꯒ ꯄꯨꯟꯕ ꯃꯇꯝꯗ ꯑꯩꯒꯤ ꯏꯐꯝꯗ ꯌꯥꯝꯅ ꯅꯨꯡꯉꯥꯏꯕ ꯌꯥꯝꯅ ꯍꯔꯥꯎꯕ ꯏꯁꯥꯗ ꯄꯣꯛꯆꯩ ꯑꯗꯒꯤ ꯑꯩꯒꯤ ꯏꯅꯥꯎꯄꯥꯁꯤꯡꯅ ꯆꯤꯆꯦꯒꯤꯗꯃꯛꯅꯤ ꯀꯥꯏꯅ ꯑꯆꯥꯄꯣꯠꯀ ꯂꯩꯔꯛꯄ ꯑꯗꯒꯤ ꯏꯅꯥꯎꯅꯨꯄꯤꯁꯤꯡꯗꯨꯅ ꯑꯩꯒꯤ ꯃꯇꯦꯡꯒ ꯄꯥꯡꯖꯜꯂꯛꯇꯅ ꯇꯧꯕꯗꯣ ꯑꯗꯨꯒꯨꯝꯕꯗꯣ ꯑꯩꯗꯤ ꯌꯥꯝꯅ ꯅꯨꯡꯉꯥꯏꯖꯩ ꯑꯗꯨꯗꯩꯒ ꯀꯔꯤ ꯑꯩꯒꯤ ꯏꯅꯥꯎꯅꯨꯄꯤ ꯑꯩꯒꯤ ꯏꯅꯥꯎꯅꯨꯄꯥꯁꯤꯡꯒ ꯃꯇꯝ ꯆꯨꯞꯄꯗ ꯂꯣꯏꯅꯔꯒ ꯍꯔꯥꯎꯅ ꯅꯨꯡꯉꯥꯏꯅ ꯅꯣꯛꯃꯤꯟꯅꯕ ꯑꯗꯨꯒꯨꯝꯕ ꯍꯧꯈ꯭ꯔꯕ ꯋꯥꯔꯤ ꯀꯌꯥ ꯅꯤꯡꯁꯤꯡꯉꯒ ꯌꯥꯝꯅ ꯑꯗꯨꯒꯨꯝꯕꯗꯣ ꯅꯨꯡꯉꯥꯏꯖꯩ ꯑꯩꯒꯤ ꯃꯔꯨꯞ ꯑꯃꯅ ꯅꯠꯇ꯭ꯔꯒ ꯑꯩꯒꯤ ꯕꯣꯏꯐ꯭ꯔꯦꯟ ꯍꯥꯏꯒꯗ꯭ꯔꯥ ꯑꯗꯨꯗꯨꯅ ꯑꯩꯉꯣꯟꯗ ꯀꯩꯒꯨꯝꯕ ꯑꯩꯅ ꯄꯥꯝꯖꯕ ꯒꯤꯞ ꯑꯃꯒ ꯄꯤꯔꯛꯄ ꯑꯗꯨꯒꯨꯝꯕꯗꯣ ꯑꯩ ꯌꯥꯝꯅ ꯄꯥꯝꯖꯩ ꯑꯗꯨꯒꯨꯝꯕ ꯍꯥꯏꯅꯤꯡ